ꯑꯩꯈꯣꯏꯅ ꯂꯤꯒꯦꯜ ꯗꯣꯀꯨꯃꯦꯟꯁꯤꯡꯗꯒꯤ ꯑꯣ ꯕꯤ ꯁꯤꯒꯨꯝꯕ ꯂꯧꯊꯣꯛꯄ ꯅꯠꯇ꯭ꯔꯒ ꯍꯣꯏ ꯑꯗꯨꯒꯨꯝꯕ ꯂꯧꯊꯣꯛꯄꯁꯦ ꯑꯩꯈꯣꯏꯒꯤ ꯇꯦꯟ ꯀꯩꯅꯣ ꯑꯗꯨꯒꯨꯝꯕ ꯇꯧꯕꯁꯦ ꯑꯩꯈꯣꯏꯅ ꯑꯗꯨꯒꯤꯗꯣ ꯂꯧꯊꯣꯛꯄꯁꯤ ꯅꯨꯡꯉꯥꯏꯇꯕ ꯈꯔꯗꯤ ꯂꯩ ꯀꯩꯅꯣ ꯍꯥꯏꯕꯗ ꯑꯋꯥꯕ ꯈꯔ ꯑꯣꯏꯑꯕ ꯀꯩꯅꯣ ꯍꯥꯏꯕꯗ ꯑꯩꯈꯣꯏꯅ ꯍꯥꯏꯐꯦꯠ ꯑꯗꯨꯒꯨꯝꯕ ꯑꯣ ꯕꯤ ꯁꯤ ꯂꯧꯊꯣꯛꯄꯗ ꯆꯠꯄ ꯃꯇꯝ ꯃꯌꯥꯝ ꯃꯤ ꯃꯌꯥꯝ ꯂꯩꯕꯁꯨ ꯉꯥꯏꯅꯕꯁꯨ ꯌꯥꯎꯏ ꯑꯗꯨꯒ ꯍꯌꯦꯡ ꯂꯥꯛꯑꯣ ꯅꯠꯇ꯭ꯔꯒ ꯍꯪꯆꯤꯠ ꯂꯥꯛꯑꯣ ꯅꯠꯇ꯭ꯔꯒ ꯃꯁꯦꯝ ꯂꯥꯛꯑꯣ ꯀꯩꯅꯣꯁꯦ ꯍꯥꯏꯗꯤ ꯀꯩꯅꯣ ꯑꯩꯈꯣꯏꯅ ꯊꯕꯛ ꯇꯧꯕꯗꯀꯣ ꯑꯗꯨꯒꯤ ꯌꯥꯝ ꯀꯨꯏꯅ ꯆꯪꯉꯦ ꯍꯥꯏꯇꯔꯦ ꯑꯗꯨꯒꯤ ꯃꯇꯝꯗꯣ ꯇꯧꯕꯗ ꯑꯩꯈꯣꯏꯅ ꯍꯥꯏꯗꯤ ꯅꯣꯡꯃꯇꯪ ꯂꯣꯏꯕ ꯌꯥꯕ ꯊꯕꯛꯇꯣ ꯍꯌꯦꯡ ꯂꯥꯛꯑꯣ ꯍꯪꯆꯤꯠ ꯂꯥꯛꯑꯣ ꯃꯁꯦꯝ ꯂꯥꯛꯑꯣꯅ ꯑꯗꯨꯝ ꯌꯩꯊꯣꯛꯑꯒ ꯁꯨꯝ ꯂꯩꯕꯀꯣ ꯑꯗꯣ ꯑꯗꯨ ꯈꯛꯇꯪ ꯅꯨꯡꯉꯥꯏꯇꯦꯀꯣ ꯑꯗꯨꯒ ꯌꯥꯝ ꯊꯨꯅ ꯂꯣꯏꯍꯟꯅꯤꯡꯕꯒꯤ ꯋꯥꯁꯨ ꯅꯠꯇꯦ ꯑꯩꯅ ꯍꯥꯏꯕꯗꯤ ꯁꯨꯝ ꯈꯔ ꯌꯥꯔꯤꯈꯩ ꯑꯩꯈꯣꯏꯅ ꯆꯪꯗ꯭ꯔꯕ ꯌꯥꯗ꯭ꯔꯕ ꯗꯣꯀꯨꯃꯦꯟꯁꯤꯡꯗꯨꯗꯤ ꯃꯣꯏꯁꯨ ꯍꯥꯏꯔꯛꯏꯅꯤ ꯍꯣꯏ ꯗꯣꯀꯨꯃꯦꯟꯗꯨ ꯋꯥꯠꯄꯒꯤ ꯍꯥꯏꯔꯛꯄꯁꯨ ꯑꯣꯏꯔꯝꯕ ꯌꯥꯏ ꯑꯗꯨꯕꯨ ꯑꯩꯈꯣꯏꯅ ꯂꯤꯒꯦꯜ ꯗꯣꯀꯨꯃꯦꯟ ꯂꯧꯊꯣꯛꯄꯁꯦ ꯌꯥꯝ ꯋꯥꯕꯗꯤ ꯑꯣꯏꯕꯗꯤ ꯅꯠꯇꯦꯕ ꯑꯗꯣ ꯑꯩꯈꯣꯏꯅ ꯈꯔ ꯑꯋꯥꯕꯗꯤ ꯃꯥꯏꯌꯣꯛꯅꯩ ꯀꯔꯤꯒꯤꯅꯣ ꯍꯥꯏꯕꯗ ꯑꯗꯨꯃꯥꯏꯅ ꯀꯨꯏꯊꯣꯛ ꯀꯨꯏꯁꯤꯟ ꯇꯧꯕꯗꯣ ꯑꯩꯈꯣꯏꯁꯨ ꯑꯗꯨꯝ ꯂꯥꯛꯇꯣꯔꯤꯕꯅꯤꯅꯀꯣ ꯑꯗꯨꯗ ꯑꯩꯈꯣꯏꯗ ꯊꯕꯛ ꯂꯩꯇꯕꯗꯧꯅ ꯑꯗꯨ ꯉꯁꯤ ꯍꯥꯏꯕꯅꯤꯅ ꯉꯁꯤ ꯗꯥꯏꯔꯦꯛ ꯆꯠꯇꯕ ꯌꯥꯗꯦ ꯍꯥꯏꯕꯅꯤꯅ ꯑꯩꯈꯣꯏꯅ ꯈꯔ ꯉꯁꯤ ꯂꯥꯛꯑꯣ ꯍꯥꯏꯕꯅꯤꯅ ꯑꯩꯈꯣꯏ ꯉꯁꯤ ꯆꯠꯇꯕ ꯌꯥꯗꯦꯅ ꯀꯣꯛꯁꯤꯗ ꯂꯩꯔꯕꯅꯤꯅ ꯊꯕꯛ ꯑꯇꯣꯞꯄꯗꯣ ꯂꯣꯏꯅ ꯌꯩꯊꯣꯛꯈꯔꯒ ꯑꯗꯨꯒꯤ ꯊꯕꯛꯇꯨꯇꯪ ꯑꯣꯏꯔꯁꯨ ꯆꯠꯅꯕ ꯍꯣꯠꯅꯈꯤꯕ ꯑꯩꯈꯣꯏꯁꯦ ꯀꯩꯒꯤꯅꯣ ꯍꯥꯏꯕꯗ ꯑꯗꯨꯒꯤ ꯊꯕꯛꯇꯣ ꯆꯠꯍꯧꯗ꯭ꯔꯗꯤ ꯉꯁꯤ ꯐꯪꯗ꯭ꯔꯗꯤ ꯃꯥ ꯉꯁꯤ ꯂꯥꯛꯑꯣ ꯍꯥꯏꯕꯅꯤꯅ ꯀꯥꯏꯅ ꯈꯟꯕ ꯌꯥꯎꯋꯦꯕ ꯑꯗꯨꯅ ꯗꯣꯀꯨꯃꯦꯟ ꯂꯧꯊꯣꯛꯄꯁꯦ ꯌꯥꯝ ꯀꯨꯏꯅ ꯆꯪꯉꯦ ꯁꯤꯃꯗꯤ ꯌꯥꯝ ꯋꯥꯏ ꯑꯗꯨꯒ ꯑꯇꯩꯗꯤ ꯀꯩꯁꯨ ꯅꯨꯡꯉꯥꯏꯇꯕꯗꯤ ꯑꯣꯏꯗꯦ ꯑꯗꯣ ꯑꯗꯨꯒ ꯑꯩꯈꯣꯏ ꯗꯣꯀꯨꯃꯦꯟꯁꯤꯡꯅ ꯐꯪꯕꯗꯀꯣ ꯈ꯭ꯋꯥꯏꯗꯒꯤ ꯐꯪꯕꯗ ꯑꯋꯥꯕ ꯑꯣꯏꯕꯁꯦ ꯑꯣ ꯕꯤ ꯁꯤ ꯇꯥꯟꯊꯣꯛꯄꯁꯦ ꯌꯥꯝ ꯑꯋꯥꯕ ꯑꯣꯏꯌꯦ ꯑꯣ ꯕꯤ ꯁꯤ ꯇꯥꯟꯊꯣꯛꯄꯁꯦ ꯌꯥꯝ ꯀꯨꯏꯅ ꯆꯪꯉꯦ ꯍꯥꯏꯇꯔꯦ ꯑꯗꯨꯒ ꯑꯩꯒꯤ ꯃꯣꯠꯇꯗꯤ ꯑꯣ ꯕꯤ ꯁꯤꯁꯤꯇꯪ ꯃꯥꯜꯂꯦ ꯑꯇꯩꯗꯤ ꯀꯌꯥ ꯑꯩꯅ ꯁꯨꯝ ꯊꯦꯡꯅꯔꯛꯄꯗ ꯂꯤꯒꯦꯜ ꯗꯣꯀꯨꯃꯦꯟ ꯂꯧꯊꯣꯛꯄꯁꯤꯡꯗ ꯅꯨꯡꯉꯥꯏꯇꯕ ꯈꯔ ꯑꯗꯨ ꯃꯉꯥꯏꯔꯦ ꯑꯇꯩꯗꯤ ꯀꯌꯥ ꯁꯨꯝ ꯊꯦꯡꯅꯖꯗꯦ ꯑꯣ ꯕꯤ ꯁꯤ ꯂꯧꯊꯣꯛꯄꯁꯦ ꯈꯔ ꯀꯨꯏꯅ ꯆꯪꯉꯦ ꯁꯤ ꯂꯧꯊꯣꯛꯄꯁꯤꯗ ꯍꯥꯏꯗꯤ ꯑꯩꯈꯣꯏꯅ ꯐꯣꯇꯣꯕꯨ ꯑꯣꯏꯔꯁꯨꯀꯣ ꯍꯥꯏꯗꯤ ꯐꯣꯇꯣꯕꯨ ꯑꯣꯏꯔꯁꯨ ꯆꯥꯝꯊꯣꯛꯄꯒꯤ ꯑꯗꯨꯒꯨꯝꯕ ꯃꯊꯪ ꯃꯊꯪ ꯆꯪꯕꯗꯨꯗ ꯌꯥꯝ ꯋꯥꯅ ꯂꯤꯒꯦꯜ ꯗꯣꯀꯨꯃꯦꯟꯗꯕꯨ ꯍꯥꯏꯔꯁꯨ ꯑꯩꯈꯣꯏꯅ ꯑꯣ ꯕꯤ ꯁꯤ ꯇꯥꯟꯊꯣꯛꯄꯗꯗꯤ ꯌꯥꯝ ꯋꯥꯅ ꯆꯪꯉꯦꯕ ꯑꯗꯣ ꯑꯗꯨꯒꯤ ꯗꯣꯀꯨꯃꯦꯟꯗꯨꯃꯗꯤ ꯑꯩ ꯍꯥꯏꯖꯅꯤꯡꯉꯦ ꯑꯗꯣ ꯑꯇꯩꯗꯤ ꯑꯩꯅ ꯁꯨꯝ ꯇꯥꯟꯊꯣꯔꯛꯄꯁꯤꯡꯗꯀꯣ ꯑꯗꯨ ꯈꯛꯇꯪ ꯑꯪ ꯈꯔ ꯅꯨꯡꯉꯥꯏꯖꯗꯦ ꯑꯇꯩꯗꯤ ꯂꯣꯏꯅꯃꯛ ꯑꯩꯅ ꯇꯥꯟꯊꯣꯛꯇ꯭ꯔꯤꯕ ꯗꯣꯀꯨꯃꯦꯟ ꯈꯔꯁꯨ ꯌꯥꯎꯋꯦꯕ ꯑꯗꯨꯅ ꯑꯩꯅ ꯈ꯭ꯋꯥꯏꯗꯒꯤ ꯅꯨꯡꯉꯥꯏꯖꯕꯗꯨꯕꯨꯗꯤ ꯈꯪꯗ꯭ꯔꯦ ꯑꯗꯨꯒ ꯅꯨꯡꯉꯥꯏꯇꯕꯁꯤꯗꯤ ꯑꯣ ꯕꯤ ꯁꯤ ꯇꯥꯟꯊꯣꯛꯄꯁꯦ ꯑꯩꯅ ꯈꯔ ꯅꯨꯡꯉꯥꯏꯖꯗꯦ ꯑꯩ ꯁ꯭ꯋꯥꯏꯗ ꯂꯣꯏꯁꯤꯟꯖꯔꯒꯦ